ꯍꯜꯂꯣ ꯀꯅꯥ ꯑꯣꯏꯕꯤꯔꯕꯅꯣ ꯃꯥꯅꯦ ꯀꯔꯤ ꯍꯥꯏꯒꯗꯕꯅꯣ ꯃꯅꯥ ꯃꯁꯤꯡ ꯂꯧꯅꯤꯡꯉꯤꯕ꯭ꯔꯣ ꯂꯣꯏ ꯁꯨꯅꯕ ꯐꯪꯉꯤ ꯑꯩꯈꯣꯏꯒꯤ ꯁꯟꯊꯤꯅ ꯀꯩꯅꯣ ꯍꯥꯔ ꯑꯣꯏꯔꯒ ꯍꯥꯞꯄ ꯑꯩꯈꯣꯏꯒꯤ ꯔꯁꯥꯏꯌꯟ ꯍꯥꯔ ꯍꯥꯞꯇꯕ ꯑꯩꯈꯣꯏꯒꯤ ꯍꯛꯆꯥꯡ ꯌꯥꯝ ꯐꯍꯜꯂꯕ ꯑꯗꯨꯒꯨꯝꯕ ꯃꯅꯥ ꯃꯁꯤꯡ ꯂꯣꯏ ꯁꯨꯅꯕ ꯐꯪꯉꯤ ꯀꯔꯤ ꯄꯥꯝꯕꯤꯔꯤꯒꯦ ꯑꯥ ꯃꯥꯅꯦ ꯃꯥꯅꯦ ꯍꯧꯖꯤꯛ ꯀꯥꯟꯗꯤ ꯑꯗꯨ ꯌꯥꯝ ꯄꯥꯝꯅꯔꯦ ꯃꯌꯥꯝ ꯄ꯭ꯔꯥꯏꯖꯁꯤ ꯑꯩꯈꯣꯏ ꯃꯌꯥꯝꯅ ꯌꯣꯟꯅꯔꯤꯕ ꯃꯥꯔꯀꯦꯠꯇ ꯑꯩꯈꯣꯏꯒꯤ ꯍꯥꯔ ꯍꯥꯞꯄ ꯀꯥꯡꯕꯨꯗꯣ ꯑꯗꯨꯗꯒꯤꯗꯤ ꯑꯩꯒꯤꯁꯤ ꯑꯗꯨꯝ ꯈꯔꯗꯤ ꯑꯗꯨꯝ ꯍꯦꯜꯂꯤ ꯑꯗꯨꯕꯨ ꯁꯤꯗ ꯂꯥꯛꯑꯒ ꯂꯧꯒꯗꯕ ꯑꯣꯏꯔꯗꯤ ꯃꯃꯜ ꯇꯥꯅ ꯑꯗꯨꯝ ꯄꯤꯅꯤ ꯑꯥ ꯌꯥꯔꯕꯣ ꯎꯝ ꯍꯥ